ꯍꯜꯂꯣ ꯀꯔꯤ ꯂꯩꯔꯒꯦ ꯅꯪ ꯐꯣꯟ ꯇꯧꯔꯛꯂꯤꯁꯤꯕꯣ ꯑꯣ ꯍꯦꯟꯇꯥꯛꯇꯣ ꯅꯪ ꯍꯦꯟꯇꯥꯛ ꯂꯤꯒꯦ ꯍꯥꯏꯔꯣ ꯅꯪ ꯍꯦꯟꯇꯥꯛ ꯂꯤꯒꯦ ꯍꯥꯏꯔꯣ ꯉꯝꯍꯥꯏꯒ ꯍꯥꯏꯕꯗꯨ ꯊꯥꯏꯅꯒꯤ ꯗꯨꯀꯥꯟꯒꯤ ꯉꯝꯍꯥꯏ ꯍꯥꯏꯅ ꯑꯃ ꯂꯩꯕꯅꯦꯕꯀꯣ ꯑꯗꯨꯒꯨꯝꯕ ꯀꯩꯅꯣ ꯑꯗꯒꯤ ꯗꯨꯀꯥꯟ ꯉꯥꯈꯥ ꯍꯥꯏꯅ ꯑꯩꯈꯣꯏꯅ ꯉꯥꯈꯥ ꯉꯥꯈꯥ ꯍꯥꯏꯅ ꯗꯨꯀꯥꯟꯗ ꯀꯩꯅꯣ ꯗꯨꯀꯥꯟ ꯉꯥꯈꯥꯒꯨꯝꯕꯅ ꯑꯗꯨꯝ ꯇꯧꯔꯣ ꯍꯧꯖꯤꯛꯇꯤ ꯂꯧꯕꯨꯛꯀꯤ ꯉꯥ ꯑꯀꯪꯕꯗꯤ ꯀꯅꯥꯝ ꯐꯪꯉꯣꯏ ꯅꯪ ꯂꯩꯕ꯭ꯔꯣ ꯍꯣꯏꯅꯦ ꯂꯩꯇ꯭ꯔꯗꯤ ꯑꯥ ꯏꯍꯦ ꯍꯦꯟꯇꯥꯛꯇꯨ ꯀꯩꯅꯣ ꯇꯧꯔꯣ ꯃꯣꯏ ꯀꯩꯅꯣ ꯑꯩꯈꯣꯏ ꯉꯝꯍꯥꯏꯒ ꯍꯥꯏꯅꯅꯦ ꯏꯔꯨ ꯂꯨꯕ ꯉꯥ ꯂꯩꯕꯅꯦꯕꯀꯣ ꯗꯨꯀꯥꯟꯒꯤ ꯉꯥ ꯑꯗꯨ ꯀꯦꯖꯤꯗꯕꯨ ꯍꯧꯖꯤꯛꯄꯨ ꯀꯌꯥ ꯄꯤ ꯑꯩꯈꯣꯏꯗꯤ ꯍꯦꯟꯇꯥꯛꯀ ꯁꯨꯗꯕꯁꯤ ꯀꯨꯏꯔꯦꯗ ꯑꯗꯣ ꯍꯦꯟꯇꯥꯛꯇꯣ ꯀꯩꯅꯣ ꯇꯧꯔꯣ ꯎꯝ ꯍꯥꯎꯕꯅꯤ ꯍꯣꯏ ꯍꯣꯏ ꯑꯗꯨꯗꯤ ꯗꯨꯀꯥꯟꯗꯩ ꯂꯧꯔꯨꯔꯣ ꯑꯗꯨꯒ ꯐꯖꯅ ꯆꯥꯝꯊꯣꯛꯂꯒꯅꯦ ꯆꯥꯝꯊꯣꯛꯂꯒꯅꯦ ꯐꯧꯗꯣꯛꯑꯣ ꯅꯨꯃꯤꯠ ꯃꯉꯥ ꯇꯔꯨꯛꯅꯤ ꯒ꯭ꯔꯦꯝ ꯒ꯭ꯔꯦꯃ ꯂꯥꯎꯅ ꯇꯧꯔꯒ ꯑꯗꯨꯒ ꯀꯩꯅꯣ ꯇꯧꯔꯅꯤ ꯅꯣꯏ ꯁꯨꯅꯕ ꯁꯨꯛ ꯁꯨꯝꯕꯜ ꯍꯧꯖꯤꯛꯀꯤ ꯁꯨꯛ ꯁꯨꯝꯕꯜꯗ ꯇꯧꯗꯣꯏꯔꯥ ꯒ꯭ꯔꯥꯏꯟꯗꯔꯗ ꯇꯧꯗ꯭ꯔꯗꯤ ꯍꯧꯖꯤꯛꯇꯤ ꯁꯨꯛ ꯁꯨꯝꯕꯟꯕꯨ ꯂꯩꯅꯔꯤꯕ꯭ꯔꯣ ꯏꯌꯦ ꯑꯗꯨꯗꯤ ꯆꯥꯝꯃꯒ ꯀꯪꯍꯜꯂꯣ ꯐꯖꯅ ꯀꯩꯅꯣ ꯇꯧꯔꯒ ꯀꯦꯡꯕꯅꯦꯕ ꯆꯥꯝꯗ꯭ꯔꯗꯤ ꯐꯖꯅ ꯆꯥꯝꯊꯣꯛꯑꯣ ꯑꯗꯨꯒ ꯆꯥꯝꯊꯣꯛꯂꯒ ꯅꯨꯃꯤꯠ ꯇꯔꯨꯛ ꯇꯔꯦꯠꯅꯤ ꯅꯨꯡꯁꯥꯗ ꯀꯪꯅ ꯑꯩꯈꯣꯏꯒꯤ ꯃꯀꯪ ꯐꯥꯅ ꯐꯧꯔꯣ ꯐꯧꯔꯒꯅꯦ ꯐꯖꯅ ꯀꯩꯅꯣ ꯇꯧꯔꯣ ꯉꯁꯥꯏꯒꯤ ꯀꯪꯍꯜꯂ ꯃꯇꯨꯡꯗ ꯀꯦꯝꯃꯦ ꯍꯥꯏꯔꯛꯄꯩ ꯇꯥꯟꯖꯥꯗꯨꯗ ꯑꯩꯈꯣꯏ ꯃꯩꯁꯥ ꯀꯥꯁꯦ ꯈꯔ ꯀꯩꯅꯣ ꯇꯧꯕ ꯃꯩꯗꯒꯁꯨ ꯈꯤꯇꯪ ꯊꯥꯡꯒꯠꯂꯒ ꯃꯅꯝ ꯃꯥꯒꯤ ꯃꯅꯝ ꯅꯨꯡꯁꯤꯅꯤꯡꯉꯥꯏꯅꯤ ꯑꯗꯨꯃꯥꯏꯅ ꯇꯧꯅꯕꯁꯨ ꯌꯥꯎꯋꯦꯕ ꯑꯍꯟ ꯈꯩꯅ ꯂꯣꯏ ꯑꯍꯟꯈꯩꯅ ꯇꯧꯔꯛꯄꯅꯤ ꯃꯩꯗ ꯃꯅꯝ ꯍꯥꯏꯔꯞ ꯅꯝꯍꯜꯂꯣꯕ ꯑꯗꯨꯒ ꯉꯥꯗꯨ ꯉꯥꯗꯨ ꯇꯣꯏꯅ ꯁꯨꯔꯅꯦꯕ ꯁꯨꯔꯥ ꯀꯥꯟꯗ ꯍꯣꯡꯉꯨꯗꯨ ꯍꯣꯡꯉꯨ ꯈꯪꯉꯤꯅꯀꯣ ꯍꯣꯡꯉꯨ ꯍꯣꯡꯉꯨꯗꯨ ꯐꯖꯅ ꯀꯩꯅꯣ ꯇꯧꯔ ꯃꯥꯁꯨ ꯔꯥꯎꯟ ꯔꯥꯎꯟ ꯇꯥꯔꯒ ꯍꯥꯏꯔꯞ ꯃꯥꯁꯨ ꯃꯆꯨꯝ ꯀꯥꯗꯣ ꯀꯪꯍꯜꯂꯣꯕ ꯀꯪꯍꯜꯂꯒ ꯉꯁꯥꯏꯒꯤ ꯑꯁꯨꯕ ꯉꯥꯗꯨꯗ ꯑꯃꯨꯛ ꯍꯥꯞꯆꯤꯜꯂꯒ ꯁꯨꯔꯒꯅꯦ ꯀꯩꯅꯣꯁꯤꯗ ꯑꯩꯈꯣꯏꯒꯤ ꯂꯥꯗꯨ ꯊꯥꯔꯒ ꯂꯥꯗꯨꯗ ꯐꯖꯅ ꯀꯩꯅꯣꯗꯣ ꯑꯁꯨꯕ ꯉꯁꯥꯏꯒꯤ ꯍꯣꯡꯉꯨꯒ ꯀꯩꯅꯣꯒ ꯉꯥ ꯑꯀꯪꯕꯒ ꯑꯩꯈꯣꯏ ꯉꯥ ꯑꯁꯨꯕꯗꯨꯒ ꯄꯨꯂꯞ ꯃꯤꯛꯁ ꯇꯧꯅꯔꯅꯤꯗꯅ ꯑꯗꯨꯒ ꯅꯨꯃꯤꯠ ꯃꯔꯤꯅꯤ ꯊꯝꯃꯣ ꯅꯨꯃꯤꯠ ꯃꯔꯤꯅꯤ ꯃꯔꯤꯅꯤꯁꯤ ꯊꯝꯅꯩ ꯑꯌꯥꯝꯕꯀꯣ ꯑꯗꯣ ꯅꯨꯃꯤꯠ ꯃꯔꯤ ꯃꯉꯥꯅꯤ ꯑꯗꯨꯃꯥꯏꯅ ꯅꯝꯃꯒ ꯐꯖꯅ ꯊꯝꯃꯣ ꯊꯝꯂ ꯃꯇꯨꯡꯗ ꯃꯥꯒꯤ ꯊꯣꯠꯄ ꯍꯥꯏꯅ ꯑꯃ ꯂꯩꯅꯦꯕꯀꯣ ꯊꯣꯠꯄꯗꯣ ꯅꯨꯃꯤꯠ ꯃꯉꯥꯅꯤ ꯃꯉꯥꯅꯤ ꯃꯔꯤꯅꯤ ꯇꯧꯔꯣ ꯑꯗꯨꯒ ꯃꯉꯥꯅꯤ ꯃꯉꯥꯅꯤꯃꯨꯛꯁꯤꯗ ꯁꯨꯝ ꯊꯣꯠꯂꯣꯕꯀꯣ ꯊꯣꯠꯄꯗꯨꯗ ꯇꯤꯜꯍꯧꯒꯨꯝꯕ ꯇꯤꯜꯍꯧ ꯈꯔ ꯍꯥꯞꯍꯧ ꯇꯤꯜꯍꯧ ꯍꯥꯞꯄꯗꯨꯁꯨ ꯃꯥꯒꯤ ꯀꯩꯅꯣ ꯑꯩꯈꯣꯏꯒꯤ ꯁ꯭ꯋꯥꯏ ꯁ꯭ꯋꯥꯏ ꯂꯥꯎꯔꯛꯄꯒꯨꯝꯕ ꯑꯗꯒꯤ ꯀꯩꯅꯣꯒꯨꯝꯕꯗꯣ ꯀꯩꯅꯣ ꯇꯧꯅꯕ ꯇꯤꯜꯍꯧ ꯍꯥꯞꯄꯣ ꯑꯗꯒꯤ ꯊꯥꯎ ꯑꯆꯥꯊꯥꯎ ꯀꯩꯅꯣꯗꯣ ꯑꯩꯈꯣꯏꯒꯤ ꯍꯪꯒꯥꯝ ꯊꯥꯎꯗꯣ ꯍꯪꯒꯥꯝ ꯊꯥꯎꯗꯨꯁꯨ ꯈꯔ ꯍꯥꯞꯄꯒ ꯀꯩꯅꯣꯒ ꯇꯧꯋꯦ ꯑꯗꯨ ꯃꯌꯥꯝꯅꯅꯦ ꯍꯥꯎꯋꯦꯅ ꯍꯥꯏꯅꯕ ꯊꯣꯠꯄꯗ ꯂꯐꯣꯏ ꯀꯥꯁꯨ ꯍꯥꯞꯅꯕꯅꯦꯕꯀꯣ ꯑꯗꯣ ꯍꯥꯞꯄꯨꯔꯅꯨ ꯅꯪ ꯀꯩꯅꯣ ꯑꯃꯨꯛ ꯇꯧꯔꯣꯏ ꯃꯗꯨ ꯂꯐꯣꯏ ꯍꯥꯞꯄꯗꯨꯗꯤ ꯃꯤ ꯌꯥꯝ ꯄꯥꯛꯅ ꯇꯧꯅꯗꯕꯅꯦ ꯑꯗꯨꯅ ꯀꯩꯅꯣꯒꯨꯝꯕꯗꯣ ꯐꯖꯅ ꯇꯤꯜꯍꯧꯒ ꯑꯆꯥ ꯊꯥꯎꯒ ꯍꯥꯞꯄꯒ ꯊꯣꯠꯂꯣꯕ ꯊꯣꯠꯄ ꯍꯥꯏꯁꯦ ꯈꯪꯉꯦꯗꯅ ꯃꯁꯥꯗꯨ ꯄꯥꯎꯗꯔ ꯇꯥꯈ꯭ꯔꯕ ꯄꯣꯠꯇꯣ ꯉꯁꯥꯏꯒꯤ ꯀꯩꯅꯣ ꯇꯧꯔꯒ ꯊꯣꯠꯂꯛꯑꯒ ꯊꯣꯠꯂ ꯀꯥꯟꯗ ꯃꯥꯒꯤ ꯀꯩꯅꯣ ꯑꯃ ꯂꯥꯛꯀꯅꯦꯕꯀꯣ ꯃꯔꯦꯛ ꯃꯍꯥꯎ ꯊꯣꯛꯑꯒ ꯑꯗꯨꯒ ꯊꯣꯠꯂꯒ ꯑꯗꯨꯃꯥꯏꯅ ꯀꯩꯅꯣ ꯇꯧꯔꯒ ꯑꯩꯈꯣꯏꯒꯤ ꯂꯩꯄꯥꯛꯀꯤ ꯀꯩꯅꯣꯗꯨꯗ ꯆꯐꯨꯗꯨꯗꯅꯦ ꯂꯩꯄꯥꯛꯀꯤ ꯆꯐꯨꯗꯤ ꯑꯗꯨꯝ ꯑꯗꯨꯒꯨꯝꯕꯗꯨ ꯂꯩꯔꯒ ꯍꯥꯟꯅ ꯀꯩꯅꯣ ꯇꯧꯍꯧꯑꯣ ꯐꯖꯅ ꯀꯩꯅꯣ ꯇꯧꯔꯒ ꯑꯥ ꯑꯗꯨ ꯀꯩꯅꯣꯃꯨꯛ ꯈꯨꯗꯛꯇ ꯆꯥꯕꯗꯨ ꯃꯍꯥꯎꯒ ꯇꯪꯅꯕꯁꯨ ꯂꯩ ꯑꯗꯨꯕꯨ ꯀꯩꯅꯣ ꯇꯧꯏ ꯃꯤꯒꯤ ꯍꯣꯡꯉꯨ ꯍꯥꯞꯄꯅꯤꯅ ꯑꯗꯨ ꯂꯦꯡꯇꯛ ꯈꯣꯇꯛ ꯇꯧꯕ ꯍꯥꯏꯕ ꯑꯃꯁꯨ ꯂꯩꯔꯛꯀꯅꯤ ꯑꯗꯨꯅ ꯀꯩꯅꯣ ꯇꯧ ꯀꯩꯅꯣ ꯊꯥ ꯃꯨꯛ ꯀꯔꯤꯃꯨꯛ ꯑꯗꯨꯃꯥꯏꯅ ꯊꯝꯂꯒ ꯑꯗꯨꯝ ꯇꯧꯕꯅ ꯐꯗꯧ ꯃꯥꯜꯂꯦ ꯑꯗꯨ ꯇꯧꯔꯣꯀꯣ